ꯑꯩꯅ ꯂꯥꯏ ꯌꯦꯛꯄ ꯀꯦꯖꯤ ꯀꯥꯔꯛꯄ ꯑꯗꯨꯋꯥꯏꯒꯤ ꯃꯇꯝꯗꯒꯤ ꯁ꯭ꯀꯨꯜ ꯀꯥꯔꯤꯉꯩ ꯃꯇꯝ ꯄꯤꯛꯂꯤꯉꯩ ꯃꯇꯝꯗꯒꯤ ꯂꯥꯏ ꯌꯦꯛꯄ ꯑꯥꯔꯠꯁꯀꯤ ꯂꯝꯗ ꯌꯥꯝꯅ ꯄꯥꯝꯖꯔꯛꯈꯤ ꯚꯗ꯭ꯔꯁꯤꯡꯍꯒꯤ ꯋꯥꯔꯤ ꯏꯟꯁꯄꯤꯌꯥꯔ ꯑꯣꯏꯕ ꯋꯥꯔꯤ ꯇꯥꯔꯨꯕꯗꯒꯤ ꯇꯁꯦꯡꯅ ꯂꯥꯏ ꯌꯦꯛꯄ ꯑꯁꯤ ꯄꯥꯝꯂꯛꯈꯤꯕꯅꯤ ꯑꯩꯅ ꯈ꯭ꯋꯥꯏꯗꯒꯤ ꯄꯥꯝꯖꯕ ꯂꯥꯏ ꯍꯥꯏꯔꯒꯗꯤ ꯐꯦꯔꯤ ꯐꯦꯔꯤ ꯃꯤ ꯑꯣꯏꯔꯒ ꯅꯨꯄꯤꯃꯆꯥ ꯑꯣꯏꯔꯒ ꯃꯁꯥ ꯄꯥꯟꯕ ꯂꯥꯏ ꯑꯗꯨ ꯑꯩꯅ ꯈ꯭ꯋꯥꯏꯗꯒꯤ ꯄꯥꯝꯅ ꯌꯦꯛꯈꯤꯕ ꯂꯥꯏ ꯑꯗꯨꯅꯤ